ꯆꯤꯡꯗ ꯂꯩꯕ ꯁꯥꯟꯅꯔꯣꯏꯁꯤꯡꯅ ꯃꯁꯥ ꯃꯁꯥꯅ ꯑꯄꯥꯝꯕ ꯃꯑꯣꯡꯗ ꯈꯨꯁꯥꯟꯅꯗ ꯁꯥꯟꯅꯅꯤꯡꯂꯒꯁꯨ ꯀꯛꯆꯤꯡꯗꯗꯤ ꯑꯐꯕ ꯀꯣꯁ ꯂꯩꯇꯦ ꯑꯃꯁꯨꯡ ꯁꯥꯟꯅꯕꯨꯡꯁꯦ ꯑꯐꯕ ꯂꯩꯇꯕꯅ ꯃꯔꯝ ꯑꯣꯏꯗꯨꯅ ꯑꯩꯈꯣꯏꯗ ꯁꯥꯟꯅꯕꯁꯤꯡꯗ ꯑꯋꯥꯕ ꯐꯪꯏ